ꯑꯣ ꯑꯣ ꯇꯥꯏ ꯇꯥꯏ ꯍꯥꯏꯕꯤꯔꯛꯑꯣ

ꯃꯈꯥ ꯇꯥꯕꯤꯔꯣ ꯑꯣ ꯑꯗꯨ ꯀꯔꯤ ꯀꯔꯤ ꯍꯥꯏꯅ ꯈꯟꯅꯔꯒ ꯀꯔꯤ ꯀꯔꯤ ꯑꯥꯏꯗꯤꯌꯥ ꯄꯨꯊꯣꯛꯈꯤꯕꯅꯣ ꯑꯗꯨ ꯍꯥꯏꯐꯦꯠꯇꯪ ꯍꯥꯏꯕꯤꯔꯛꯎꯅꯦ ꯑꯣ ꯑꯗꯨꯃꯥꯏꯅ ꯇꯥꯅꯔꯦ ꯍꯥꯏꯕ ꯅꯠꯇ꯭ꯔꯣ ꯑꯗꯨꯗꯤ ꯌꯥꯝꯅ ꯀꯥꯟꯅꯕ ꯑꯥꯏꯗꯤꯌꯥꯅꯤꯅꯦ ꯀꯣ ꯑꯗꯨ ꯑꯣꯏꯕ ꯇꯔꯗꯤ ꯑꯩꯈꯣꯏ ꯑꯣꯖꯥ ꯃꯌꯥꯝ ꯈꯟꯅꯖꯔꯒꯦ ꯑꯗꯨꯒ ꯃꯈꯥ ꯇꯥꯅ ꯑꯗꯨꯃꯥꯏꯅ ꯇꯧꯅꯕ ꯄꯥꯎ ꯍꯥꯏꯖꯔꯛꯑꯒꯦ ꯍꯣꯏ ꯍꯣꯏ ꯍꯣꯏ ꯌꯥꯝ ꯐꯔꯦ ꯑꯗꯨ ꯎꯝ